ꯁꯥꯟꯅꯕ ꯑꯁꯤ ꯌꯥꯝꯅ ꯃꯔꯨ ꯑꯣꯏ ꯁꯥꯟꯅꯕ ꯑꯁꯤꯅ ꯃꯤꯑꯣꯏꯕꯒꯤ ꯄꯨꯟꯁꯤꯗ ꯀꯥꯟꯅꯕ ꯌꯥꯝꯅ ꯄꯤ ꯃꯗꯨꯗꯤ ꯍꯛꯆꯥꯡ ꯁꯥꯖꯦꯟ ꯑꯣꯏꯅꯁꯨ ꯃꯗꯨꯗꯒꯤ ꯗꯤꯁꯤꯄ꯭ꯂꯤꯟ ꯃꯦꯟꯇꯦꯟ ꯇꯧꯅꯕ ꯃꯤ ꯑꯃꯒ ꯑꯃꯒ ꯄꯥꯎ ꯐꯥꯎꯅꯕ ꯁꯥꯟꯅꯕ ꯑꯁꯤ ꯌꯣꯈꯠꯄ ꯇꯥ ꯁꯥꯟꯅꯕ ꯑꯁꯤ ꯌꯣꯈꯠꯄ ꯃꯇꯝꯗ ꯒꯣꯕꯔꯟꯃꯦꯟꯒꯤ ꯊꯧꯗꯥꯡ ꯌꯥꯝꯅ ꯆꯪꯉꯤ ꯃꯗꯨꯗꯤ ꯁꯥꯟꯅꯒꯗꯧꯔꯤꯕ ꯐꯤꯜ ꯑꯗꯨ ꯃꯇꯤꯛ ꯆꯥꯅ ꯊꯝꯕ ꯇꯥꯏ ꯑꯦꯅꯤ ꯃꯇꯝ ꯍꯥꯏꯕꯗꯤ ꯅꯨꯡꯊꯤꯟ ꯑꯣꯏꯒꯦꯔꯥ ꯅꯨꯃꯤꯗꯥꯡ ꯑꯣꯏꯒꯦꯔꯥ ꯁꯥꯟꯅꯕ ꯃꯇꯝꯗ ꯈꯨꯗꯣꯡ ꯆꯥꯕ ꯐꯪꯍꯟꯒꯗꯕꯅꯤ ꯅꯨꯃꯤꯗꯥꯡꯗ ꯀꯔꯤꯒꯨꯝꯕ ꯁꯥꯟꯅꯒꯦ ꯍꯥꯏꯕ ꯇꯥꯔꯒꯗꯤ ꯐꯣꯒ ꯂꯥꯏꯠ ꯀꯨꯝꯕ ꯃꯇꯤꯛ ꯆꯥꯅ ꯊꯝꯒꯗꯕ ꯊꯝꯒꯗꯕꯅꯤ ꯀꯔꯤꯒꯨꯝꯕ ꯁꯥꯟꯅꯔꯣꯏ ꯑꯁꯤ ꯁ꯭ꯇꯦꯠ ꯑꯃꯗ ꯐꯥꯎꯔꯦ ꯐꯥꯎꯔꯤꯕ ꯄ꯭ꯂꯦꯌꯥꯔ ꯑꯗꯨ ꯑꯇꯣꯞꯄ ꯁ꯭ꯇꯦꯠ ꯑꯃꯅ ꯂꯩꯕ ꯇꯥꯔꯒꯗꯤ ꯁꯥꯟꯅꯔꯣꯏ ꯑꯗꯨꯒꯤꯁꯨ ꯃꯤꯡꯆꯠꯅꯤ ꯑꯗꯨꯒ ꯁ꯭ꯇꯦꯠ ꯑꯗꯨꯒꯤꯁꯨ ꯃꯤꯡꯆꯠꯅꯤ